ꯍꯂꯣ ꯍꯣꯏ ꯇꯥꯖꯔꯦ ꯑꯣꯖꯥ ꯑꯦ ꯍꯣꯏ ꯁꯥꯔ ꯈꯥ ꯃꯅꯤꯄꯨꯔ ꯀꯣꯂꯦꯖꯀꯤ ꯑꯣꯖꯥꯅꯤꯀꯣ ꯁꯥꯔ ꯑꯣ ꯑꯩ ꯑꯪ ꯑꯉꯥꯡꯒꯤ ꯑꯦꯠꯃꯤꯁꯟ ꯇꯧꯒꯦꯗ ꯍꯥꯏꯕꯅꯤ ꯑꯗꯨ ꯍꯧꯖꯤꯛ ꯏꯁꯀꯨꯜꯒꯤ ꯍꯥꯏꯗꯤ ꯑꯩꯒꯤ ꯑꯩꯈꯣꯏ ꯑꯩꯒꯤ ꯑꯉꯥꯡꯁꯤ ꯅꯨꯄꯤ ꯑꯣꯏꯕꯅꯤꯅꯀꯣ ꯁꯥꯔ ꯍꯥꯏꯗꯤ ꯆꯠꯊꯣꯛ ꯆꯠꯁꯤꯟꯗ ꯐꯔꯛ ꯈꯔ ꯇꯥꯕ ꯌꯥꯎꯋꯦꯕꯀꯣ ꯑꯗꯨꯅ ꯃꯣꯏꯒꯤ ꯑꯦꯠꯃꯤꯁꯟ ꯇꯧꯕ ꯃꯇꯝꯗꯅ ꯑꯉꯥꯡꯒꯤ ꯂꯩꯐꯝ ꯆꯥꯐꯝ ꯑꯗꯒꯤ ꯃꯥꯒꯤ ꯐꯪꯕ ꯌꯥꯕ ꯍꯥꯏꯗꯤ ꯐꯦꯁꯤꯂꯤꯇꯤꯗꯣ ꯄꯤꯕꯤꯕꯅꯣ ꯍꯥꯏꯕꯗꯣ ꯑꯩꯅ ꯑꯣꯖꯥꯗꯒꯤ ꯍꯪꯅꯤꯡꯕ ꯑꯗꯨ ꯑꯦꯠꯃꯤꯁꯟ ꯇꯧꯕꯒꯤꯅ ꯍꯥꯏꯗꯤ ꯃꯥꯒꯤ ꯄꯩꯁꯥꯅ ꯀꯌꯥ ꯑꯣꯏꯕꯅꯣ ꯎꯝ ꯍꯥꯏꯗꯤ ꯍꯥꯏꯗꯤ ꯑꯦꯠꯃꯤꯁꯟ ꯇꯧꯔꯕ ꯃꯇꯝꯗꯁꯨ ꯍꯥꯏꯗꯤ ꯑꯗꯨꯒꯨꯝꯕꯒꯤ ꯃꯥꯒꯤ ꯐꯦꯁꯤꯂꯤꯇꯤ ꯀꯩꯀꯩ ꯂꯩꯕꯗꯣ ꯑꯉꯥꯡꯗꯨꯅ ꯈꯪꯅꯤꯡꯕ ꯍꯥꯏꯔꯛꯄ ꯑꯣꯏ ꯇꯥꯔꯒꯁꯨ ꯑꯩꯈꯣꯏꯅꯁꯨ ꯋꯥꯔꯤꯗꯨ ꯁꯥꯅꯅꯉꯥꯏꯒꯤꯅꯦꯕ ꯍꯣꯏ ꯁꯥꯔ ꯌꯥꯝ ꯑꯣꯖꯥ ꯅꯨꯡꯉꯥꯏ ꯌꯥꯝ ꯅꯨꯡꯉꯥꯏꯖꯔꯦ ꯑꯣꯖꯥꯒꯤ ꯀꯩꯅꯣ ꯃꯈꯩꯁꯤꯡꯁꯤ ꯑꯩ ꯍꯣꯍꯣ ꯍꯣꯏ ꯑꯊꯨꯕꯗ ꯂꯥꯛꯅꯕ ꯍꯣꯠꯅꯒꯦ ꯎꯝ ꯊꯝꯃꯦ ꯊꯝꯃꯦ